ꯍꯣꯏ ꯑꯩ ꯏꯁꯩ ꯇꯥꯕ ꯌꯥꯝꯅ ꯄꯥꯝꯃꯤ ꯑꯩ ꯑꯩꯅ ꯈ꯭ꯋꯥꯏꯗꯒꯤ ꯄꯥꯝꯕ ꯏꯁꯩꯗꯤ ꯃꯅꯤꯄꯨꯔ ꯐꯣꯛ ꯁꯣꯡ ꯑꯁꯤ ꯑꯩ ꯇꯥꯕ ꯌꯥꯝꯅ ꯄꯥꯝꯖꯩ ꯑꯗꯨꯒ ꯑꯩꯅ ꯈ꯭ꯋꯥꯏꯗꯒꯤ ꯄꯥꯝꯖꯕ ꯁꯩꯁꯛꯄꯁꯤꯡ ꯑꯗꯨꯗꯤ ꯔꯣꯖꯤ ꯃꯪꯀꯥ ꯄꯤꯡꯀꯤ ꯃꯈꯣꯏꯁꯤꯡ ꯑꯁꯤꯅꯤ ꯃꯈꯣꯏꯅ ꯁꯛꯂꯤꯕ ꯏꯁꯩꯁꯤꯡ ꯑꯁꯤ ꯃꯅꯤꯄꯨꯔꯤ ꯂꯩꯕꯥꯛꯄꯨ ꯁꯩꯊꯥꯔꯒ ꯁꯛꯄ ꯏꯁꯩ ꯉꯥꯛꯇꯅꯤ